ꯉꯁꯤ ꯑꯩꯈꯣꯏ ꯚꯥꯔꯠ ꯕꯔꯁꯁꯤꯗ ꯈ꯭ꯋꯥꯏꯗꯩ ꯃꯥꯏꯌꯣꯛꯅꯔꯤꯕ ꯑꯀꯣꯏꯕꯒꯤ ꯐꯤꯕꯝꯁꯤꯡ ꯑꯁꯤꯗ ꯍꯣꯡꯂꯛꯄꯁꯤꯅꯤ ꯅꯣꯡꯃ ꯅꯣꯡꯃꯒꯤ ꯑꯩꯈꯣꯏ ꯁꯥꯔꯛꯄ ꯍꯦꯟꯒꯠꯂꯛꯄ ꯅꯣꯡ ꯁꯤꯡ ꯇꯥꯔꯛꯇꯕ ꯑꯁꯤꯒꯨꯝꯕ ꯑꯀꯣꯏꯕꯗ ꯃꯌꯥꯝ ꯑꯍꯣꯡꯕ ꯀꯌꯥ ꯂꯥꯛꯏ ꯄꯥꯠ ꯇꯨꯔꯦꯟꯁꯤꯡꯁꯦ ꯑꯌꯥꯝꯕꯗꯗꯤ

ꯑꯌꯥꯝꯕꯁꯤ ꯂꯣꯏꯅꯃꯛ ꯖꯪꯒꯜ ꯃꯌꯥꯝ ꯑꯃ ꯀꯣꯛꯊꯣꯛꯈ꯭ꯔꯦ ꯑꯁꯤꯅ ꯃꯔꯝ ꯑꯣꯏꯔꯒ ꯑꯩꯈꯣꯏ ꯍꯧꯖꯤꯛ ꯍꯧꯖꯤꯛꯃꯛ ꯑꯩꯈꯣꯏ ꯚꯥꯔꯠ ꯕꯔꯁꯁꯤꯗ ꯃꯤꯁꯤꯡꯒ ꯃꯌꯥꯝ ꯍꯦꯟꯒꯠꯂꯛꯄꯁꯤꯅ ꯃꯔꯝ ꯑꯣꯏꯔꯒ ꯑꯩꯈꯣꯏꯒꯤ ꯍꯥꯏꯗꯤ ꯒ꯭ꯂꯣꯕꯦꯜ ꯋꯥꯔꯃꯤꯡꯒꯨꯝꯕꯁꯤ ꯊꯣꯛꯂꯒ ꯑꯩꯍꯣꯏꯁꯤ ꯌꯥꯝꯅ ꯑꯏꯪ ꯑꯁꯥꯒꯤ ꯆꯥꯡꯁꯤ ꯃꯊꯪ ꯃꯊꯪ ꯑꯍꯣꯡꯕꯁꯤ ꯑꯩꯈꯣꯏ ꯎꯕ ꯐꯪꯏ